ꯍꯜꯂꯣ ꯑꯣ ꯀꯩ ꯑꯣ ꯍꯥꯏꯖꯒꯦ ꯍꯥꯏꯖꯒꯦ ꯁꯒꯣꯟ ꯍꯥꯏꯕꯁꯦ ꯑꯩꯈꯣꯏ ꯃꯅꯤꯄꯨꯔꯗꯗꯤ ꯌꯥꯝꯅ ꯃꯔꯤꯜ ꯂꯩꯕ ꯃꯊꯧꯅꯥ ꯌꯥꯝ ꯂꯩꯕ ꯁꯥꯟꯅ ꯈꯣꯠꯅꯕꯒꯤ ꯃꯔꯝꯗ ꯌꯥꯝꯅ ꯃꯄꯥꯡꯒꯟ ꯂꯩꯕ ꯁꯥꯁꯤꯡꯒꯤ ꯃꯔꯛꯇ ꯑꯃꯅꯦꯕ ꯁꯒꯣꯟꯅ ꯀꯥꯅꯕꯁꯦ ꯑꯗꯨꯛꯀꯤ ꯃꯇꯤꯛ ꯁꯥꯟꯅꯕ ꯈꯣꯠꯅꯕꯒꯤ ꯁꯒꯣꯟ ꯀꯥꯡꯖꯩꯒꯤ ꯃꯇꯝꯗꯁꯨ ꯑꯗꯒꯤ ꯀꯩꯒꯨꯝꯕ ꯃꯅꯤꯄꯨꯔꯒꯤ ꯂꯥꯏ ꯍꯔꯥꯎꯕ ꯃꯇꯝꯗꯁꯨ ꯁꯒꯣꯜꯁꯦ ꯑꯗꯨꯝ ꯁꯤꯖꯤꯟꯅꯔꯒ ꯑꯩꯈꯣꯏꯅ ꯃꯣꯏꯒꯤ ꯃꯇꯨꯡꯏꯜꯂꯒ ꯆꯠꯄꯒꯤ ꯃꯣꯏꯒꯤ ꯄꯥꯡꯒꯟꯁꯦ ꯑꯩꯈꯣꯏꯅ ꯃꯣꯏꯒꯤ ꯊꯧꯅꯥꯁꯦ ꯑꯩꯈꯣꯏꯅ ꯃꯇꯧ ꯇꯝꯕ ꯍꯥꯏ ꯇꯥꯔꯦ ꯑꯗꯨꯛꯀꯤ ꯃꯇꯤꯛ ꯁꯒꯣꯜꯒꯤ ꯀꯥꯅꯕꯁꯦ ꯁꯒꯣꯜ ꯀꯥꯡꯖꯩꯁꯤꯁꯨ ꯃꯅꯤꯄꯨꯔꯗ ꯅꯠꯇꯅ ꯑꯇꯣꯞꯄ ꯂꯝꯁꯤꯡꯗꯁꯨ ꯁꯒꯣꯜꯁꯤꯅ ꯌꯥꯝꯅ ꯄꯥꯝꯅꯩꯌꯦꯕ ꯃꯥꯒꯤ ꯀꯥꯅꯕꯁꯦ ꯌꯥꯝꯅ ꯄꯥꯝꯅꯕ ꯍꯥꯏ ꯇꯥꯔꯦ ꯃꯥꯏ ꯃꯄꯥꯡꯒꯟ ꯀꯟꯕ ꯃꯊꯧꯅꯥ ꯂꯩꯕ ꯑꯧ ꯎꯝ ꯎꯃ ꯑꯥꯔꯊ ꯌꯥꯝ ꯂꯩꯕ ꯎꯝ ꯎꯝ ꯎꯝ ꯍꯣꯏ ꯍꯣꯏ ꯌꯥꯝ ꯀꯥꯅꯩ ꯁꯒꯣꯜꯗꯒꯤ ꯁꯒꯣꯟꯁꯤꯅ ꯂꯝꯖꯦꯟ ꯆꯦꯟꯕꯗ ꯆꯤꯡꯗ ꯑꯣꯏꯒꯦꯔꯥ ꯇꯝꯄꯥꯛꯇ ꯑꯣꯏꯒꯦꯔꯥ ꯃꯥꯅ ꯂꯝꯖꯦꯟ ꯆꯦꯟꯕꯁꯦ ꯑꯗꯨꯛꯀꯤ ꯃꯇꯤꯛ ꯌꯥꯡꯕ ꯍꯥꯏ ꯇꯥꯔꯦ ꯎꯝ ꯃꯥꯅꯤ ꯎꯝ ꯑꯗꯣ ꯁꯒꯣꯟ ꯀꯥꯡꯖꯩꯁꯤꯗ ꯃꯅꯤꯄꯨꯔꯗ ꯁꯒꯣꯟ ꯀꯥꯡꯖꯩꯗꯅꯦꯕ ꯃꯃꯤꯡ ꯆꯠꯂꯤꯁꯦ ꯁꯒꯣꯟꯒꯤ ꯁꯒꯣꯟꯒꯤ ꯐꯖꯕ ꯃꯥꯒꯤ ꯃꯥꯒꯤ ꯐꯖꯕ ꯃꯌꯥꯝꯁꯤ ꯄꯨꯊꯣꯛꯄꯗꯊꯥꯕꯗ ꯂꯣꯏꯕ ꯅꯥꯏꯔꯔꯣꯏꯗꯕ ꯑꯗꯨꯛꯀꯤ ꯃꯇꯤꯛ ꯃꯥꯒꯤ ꯃꯄꯥꯡꯒꯟ ꯃꯊꯧꯅꯥꯁꯦ ꯑꯗꯨꯛꯛꯤ ꯃꯌꯤꯛ ꯐꯕ ꯃꯥꯒꯤ ꯀꯥꯅꯕꯁꯦ ꯑꯩꯈꯣꯏ ꯇꯥꯏꯕꯪ ꯃꯤꯑꯣꯏꯕꯒꯤ ꯍꯣꯏ ꯍꯣꯏ ꯊꯝꯕꯤꯔꯣ ꯊꯝꯕꯤꯔꯣ